ꯊꯧꯕꯥꯜ ꯖꯤꯂꯥꯗ ꯃꯔꯨ ꯑꯣꯏꯕ ꯖꯥꯇꯤ ꯃꯌꯥꯝ ꯑꯃ ꯈꯨꯟꯗꯥꯔꯤ ꯍꯥꯏꯕꯗꯤ ꯃꯗꯨꯗꯤ ꯃꯁꯤꯅꯤ ꯑꯍꯥꯟꯕꯗ ꯃꯩꯇꯩ ꯑꯅꯤꯁꯨꯕꯗꯅ ꯃꯩꯇꯩ ꯄꯥꯡꯉꯜ ꯃꯊꯪꯗ ꯇ꯭ꯔꯥꯏꯞ ꯃꯊꯪꯗꯤ ꯍꯤꯟꯗꯨ ꯆꯠꯄ ꯌꯥꯎꯔꯤ ꯃꯁꯤꯅ ꯃꯁꯥ ꯃꯁꯥꯒꯤ ꯖꯥꯇꯤ ꯖꯥꯇꯤꯒꯤ ꯑꯣꯏꯕ ꯃꯩꯇꯩ ꯄꯥꯡꯉꯜꯒꯤꯅ ꯃꯁꯖꯤꯠꯇ ꯂꯥꯏ ꯈꯨꯔꯝꯃꯤ ꯑꯗꯨꯒ ꯃꯩꯇꯩꯁꯤꯡꯒꯤꯅ ꯂꯥꯏꯁꯪꯗ ꯈꯨꯔꯨꯝꯃꯤ ꯑꯗꯨꯒ ꯇ꯭ꯔꯥꯏꯞꯀꯤꯅ ꯆꯔꯆꯇ ꯆꯠꯂꯒ ꯈꯨꯔꯨꯝꯃꯤ ꯃꯈꯣꯏꯒꯤ ꯂꯥꯏꯁꯪꯁꯤꯡ ꯂꯩꯖꯩ ꯃꯁꯤꯅ ꯂꯣꯟꯗꯤ ꯃꯩꯇꯩ ꯄꯥꯡꯉꯜꯒ ꯃꯩꯇꯩꯒꯗꯤ ꯂꯣꯟ ꯃꯥꯟꯅꯩ ꯑꯗꯨꯒ ꯇ꯭ꯔꯥꯏꯞꯀꯤꯗꯤ ꯂꯣꯟ ꯃꯁꯥꯒꯤ ꯂꯣꯟ ꯂꯩꯖꯩ ꯃꯗꯨ ꯑꯗꯨ ꯑꯣꯏꯔꯕꯁꯨ ꯑꯩꯈꯣꯏꯒꯤ ꯊꯧꯕꯥꯜ ꯖꯤꯂꯥꯗꯗꯤ ꯇ꯭ꯔꯥꯏꯞ ꯈꯇꯪꯅ ꯃꯁꯥꯒꯤ ꯂꯣꯟ ꯍꯥꯏꯕꯗꯤ ꯂꯩꯇ꯭ꯔꯦ ꯃꯔꯝꯗꯤ ꯊꯧꯕꯥꯜꯗ ꯄꯨꯟꯅ ꯂꯩꯃꯤꯟꯅꯔꯕꯅꯤꯅ ꯃꯈꯣꯏꯁꯨ ꯃꯩꯇꯩ ꯂꯣꯟ ꯂꯣꯏ ꯂꯣꯜꯂꯤ ꯃꯁꯤꯅ ꯑꯇꯣꯞꯄ ꯑꯥꯎꯠ ꯁꯥꯏꯗꯇꯒꯤ ꯂꯥꯛꯄ ꯃꯤꯁꯤꯡꯗꯁꯨ ꯑꯩꯈꯣꯏꯒꯤ ꯊꯧꯕꯥꯜ ꯖꯤꯂꯥꯗ ꯂꯩꯔꯤꯕꯁꯦ ꯅꯨꯡꯁꯤ ꯆꯥꯅꯅ ꯐꯨꯔꯨꯞ ꯃꯁꯦꯟ ꯑꯁꯤ ꯄꯨꯟꯅ ꯂꯩꯃꯤꯟꯅꯩ ꯍꯥꯏꯅ ꯎꯠꯀꯅꯤ ꯑꯃꯗꯤ ꯃꯈꯣꯏꯗꯁꯨ ꯍꯥꯏꯒꯅꯤ